ꯑꯩꯈꯣꯏꯒꯤ ꯏꯟꯁꯨꯔꯦꯟꯁꯃꯛꯇꯤ ꯂꯩꯇꯦ ꯑꯗꯨꯕꯨ ꯑꯩꯈꯣꯏꯒꯤ ꯃꯅꯤꯄꯨꯔ ꯒꯕꯔꯃꯦꯟꯅ ꯍꯧꯖꯤꯛ ꯍꯧꯖꯤꯛ ꯑꯣꯏꯔꯤꯕ ꯁꯤ ꯑꯦꯝ ꯑꯦꯟ ꯕꯤꯔꯦꯟ ꯁꯤꯡꯅ ꯂꯣꯟꯁ ꯇꯧꯈꯤꯕ ꯍꯛꯁꯦꯜ ꯀꯥꯔꯗ ꯍꯥꯏꯗꯅ ꯑꯁꯤꯒꯤ ꯀꯥꯔꯗꯁꯤꯃꯗꯤ ꯑꯩꯈꯣꯏ ꯄꯥꯏꯖꯩ ꯁꯤꯒꯤ ꯀꯥꯔꯗꯁꯤꯅ ꯄꯥꯏꯔꯤꯕ ꯏꯃꯨꯡꯁꯤꯡꯗꯤ ꯑꯋꯥ ꯑꯅꯥ ꯇꯥꯔꯕ ꯒꯕꯔꯃꯦꯟꯒꯤ ꯊꯕꯛ ꯇꯧꯗꯕꯁꯤꯡꯗ ꯃꯣꯏꯅ ꯆꯤꯞ ꯃꯤꯅꯤꯁꯇꯔꯅ ꯈꯨꯗꯣꯡ ꯆꯥꯕ ꯑꯁꯤ ꯄꯤꯖꯕꯅꯤ ꯈꯨꯗꯣꯡ ꯆꯥꯕ ꯑꯁꯦ ꯑꯩꯈꯣꯏ ꯏꯃꯨꯡꯒꯤ ꯃꯅꯨꯡꯒꯤ ꯂꯥꯏꯌꯦꯡꯕꯗ ꯌꯥꯝꯅ ꯃꯇꯦꯡ ꯄꯥꯡꯏ ꯏꯁꯥ ꯏꯁꯥ ꯑꯅꯥꯕ ꯈꯣꯠꯄ ꯂꯩꯕ ꯃꯇꯝꯗ ꯑꯩꯈꯣꯏꯅ ꯍꯣꯁꯄꯤꯇꯥꯜꯗ ꯑꯦꯃꯤꯗ ꯇꯧꯔ ꯂꯩꯕ ꯃꯇꯝꯗ ꯍꯛꯁꯦꯜ ꯀꯥꯔꯗ ꯑꯁꯤꯅ ꯈꯨꯗꯣꯡ ꯆꯥꯕ ꯌꯥꯝ ꯄꯤ ꯈꯨꯗꯣꯡ ꯆꯥꯕꯁꯤꯡ ꯑꯗꯨꯗꯤ ꯑꯩꯈꯣꯏꯒꯤ ꯄꯩꯁꯥꯁꯤ ꯇꯪꯈꯥꯏꯇ ꯑꯣꯏꯔꯁꯨ ꯇꯥꯔꯒ ꯁꯤꯁꯤ